ꯑꯩꯈꯣꯏꯒꯤ ꯈꯨꯡꯒꯪ ꯑꯁꯤ ꯌꯥꯝ ꯊꯤꯅ ꯄꯤꯛꯑꯦ ꯑꯗꯨꯗ ꯍꯥꯟꯅ ꯌꯥꯝꯅ ꯊꯤꯅ ꯆꯥꯎꯈꯠꯂꯝꯗꯦ ꯃꯔꯝꯗꯤ ꯂꯥꯏꯔꯤꯛꯀꯤ ꯃꯉꯥꯟ ꯀꯩꯀꯥ ꯌꯥꯝ ꯂꯩꯔꯝꯗꯦ ꯍꯧꯖꯤꯛꯇꯤ ꯆꯥꯎꯈꯠꯂꯛꯄꯩ ꯃꯇꯨꯡ ꯏꯟꯅ ꯂꯥꯏꯔꯤꯛꯀꯤ ꯃꯉꯥꯟꯁꯨ ꯂꯩꯔꯦ ꯑꯗꯨꯒ ꯑꯩꯈꯣꯏꯒꯤ ꯈꯨꯡꯒꯪꯁꯦ ꯑꯩꯈꯣꯏꯅ ꯃꯤꯌꯥꯝꯗ ꯃꯅꯤꯄꯨꯔꯒꯤ ꯁꯤꯟ ꯊꯨꯡꯅ ꯈꯪꯕ ꯍꯥꯏꯕ ꯇꯥꯔꯒꯗꯤ ꯑꯩꯈꯣꯏꯅ ꯐꯨꯠꯕꯣꯜꯁꯦ ꯐꯨꯠꯕꯣꯜꯁꯦ ꯌꯥꯝ ꯊꯤꯅ ꯍꯧꯖꯤꯛ ꯀꯥꯟꯒꯤ ꯆꯥꯎꯈꯠꯂꯛꯂꯤꯕ ꯑꯉꯥꯡꯁꯤꯡꯒꯤ ꯁꯤꯅ ꯐꯨꯠꯕꯣꯜ ꯃꯁꯥꯟꯅꯁꯤ ꯌꯥꯝ ꯊꯤꯅ ꯄꯥꯝꯅ ꯁꯥꯟꯅꯖꯩ ꯑꯗꯨꯒ ꯊꯋꯥꯏ ꯌꯥꯎꯕꯅ ꯃꯔꯝ ꯑꯣꯏꯔꯒ ꯃꯣꯏꯅ ꯁꯥꯟꯅꯖꯔꯨꯕ ꯇꯧꯖꯔꯨꯕ ꯃꯈꯣꯏ ꯗꯤꯁꯇ꯭ꯔꯤꯛ ꯂꯦꯕꯦꯜꯗ ꯆꯟꯗꯨꯅ ꯃꯅꯤꯄꯨꯔꯗ ꯑꯩꯈꯣꯏꯒꯤ ꯈꯨꯟꯁꯦ ꯃꯃꯤꯡ ꯂꯩꯅ ꯍꯧꯖꯤꯛ ꯐꯥꯎꯕ ꯂꯩꯔꯤ